ꯑꯩꯅ ꯑꯣꯖꯥ ꯑꯃ ꯑꯣꯏꯅ ꯑꯉꯥꯡ ꯂꯣꯏꯅꯕ ꯃꯇꯝꯗ ꯑꯉꯥꯡꯁꯤꯡꯕꯨ ꯅꯨꯡꯁꯤꯅ ꯂꯣꯏꯅꯕ ꯑꯉꯥꯡꯁꯤꯡ ꯂꯣꯏꯅꯕ ꯃꯇꯝꯗ ꯀꯔꯤꯒꯨꯝꯕ ꯑꯉꯥꯡ ꯑꯗꯨꯅ ꯎꯠꯊꯣꯛꯂꯛꯏꯕ ꯇꯦꯂꯦꯟ ꯑꯗꯨ ꯑꯩꯈꯣꯏꯅ ꯑꯦꯄ꯭ꯔꯤꯁꯤꯌꯦꯠ ꯇꯧꯕꯤꯕ ꯊꯥꯒꯠꯄꯤꯕ ꯈꯖꯤꯛꯇꯪ ꯑꯣꯏꯔꯕꯁꯨ ꯝꯍꯥꯛꯅ ꯎꯠꯊꯣꯔꯛꯏꯕ ꯑꯗꯨ ꯑꯦ ꯌꯥꯝ ꯍꯩꯔꯦ ꯌꯥꯝ ꯐꯖꯅ ꯇꯧꯔꯦ ꯁꯤꯗꯒꯤ ꯍꯦꯟꯅ ꯐꯅꯕ ꯍꯣꯠꯅꯧ ꯁꯤꯗꯒꯤ ꯍꯦꯟꯅꯁꯨ ꯐꯒꯠꯂꯛꯈꯤꯅꯤ ꯍꯣꯠꯅꯕ ꯀꯜꯂꯨ ꯁꯨꯃꯥꯏꯅ ꯇꯧꯔꯒ ꯊꯥꯒꯠꯄꯤꯕ ꯑꯗꯨꯒ ꯃꯈꯣꯏꯅ ꯎꯠꯊꯣꯛꯆꯔꯛꯏꯕ ꯇꯦꯂꯦꯟꯁꯤꯡ ꯑꯗꯨꯗ ꯃꯈꯣꯏꯅ ꯊꯥꯒꯠꯄ ꯑꯣꯖꯥꯅ ꯊꯥꯒꯠꯂꯛꯏꯕꯗꯨ ꯇꯥꯔ ꯀꯥꯟꯗ ꯃꯈꯣꯏꯗ ꯊꯃꯣꯏꯗ ꯍꯔꯥꯎꯕ ꯐꯥꯎꯖꯔꯒ ꯂꯥꯏꯔꯤꯛ ꯄꯥꯅꯤꯡꯕ ꯑꯉꯥꯡꯁꯤꯡꯗ ꯍꯦꯟꯅ ꯍꯦꯜꯂꯤ ꯑꯗꯨꯒ ꯑꯉꯥꯡꯁꯤꯡꯕꯨ ꯀꯤꯍꯜꯂꯤꯕꯅꯤ ꯍꯥꯏꯗꯨꯅ ꯄꯪꯐꯨꯗ ꯐꯨꯕ ꯑꯁꯤ ꯇꯧꯗꯦ ꯑꯩꯅ ꯂꯣꯏꯅꯕ ꯃꯇꯝꯗ ꯑꯗꯨꯒ ꯑꯩꯒꯤ ꯁꯥꯇ꯭ꯔꯥꯁꯤꯡ ꯑꯌꯥꯝꯕꯅ ꯑꯩꯕꯨ ꯌꯥꯝꯅ ꯆꯥꯜꯂꯤ ꯃꯔꯝꯗꯤ ꯑꯩꯅ ꯆꯥꯟꯅꯕ ꯇꯧꯔꯨꯕꯒꯤ ꯅꯠꯇꯦ ꯁꯥꯇ꯭ꯔꯁꯤꯡꯁꯤꯅ ꯑꯩꯅ ꯂꯣꯏꯅꯕꯤꯔꯤꯕ ꯃꯑꯣꯡꯁꯤꯡ ꯑꯗꯨꯗ ꯌꯥꯃꯅ ꯅꯨꯉꯥꯏꯖꯕ ꯃꯈꯣꯏꯗ ꯄꯦꯟꯖꯕ ꯑꯣꯏ ꯑꯗꯨꯅ ꯑꯉꯥꯡ ꯂꯣꯏꯅꯕꯤꯕ ꯃꯇꯝꯗ ꯌꯥꯝ ꯅꯨꯡꯁꯤꯅ ꯂꯣꯏꯅꯕꯤꯕ ꯑꯗꯨꯒ ꯀꯔꯤꯒꯨꯝꯕ ꯃꯈꯣꯏꯅ ꯍꯩꯕ ꯇꯦꯂꯦꯟ ꯑꯃ ꯎꯠꯊꯣꯛꯄꯤꯔꯛꯄ ꯃꯇꯝꯗ ꯊꯥꯒꯠꯄꯤꯕꯁꯤ ꯑꯩꯒꯤ ꯑꯣꯏꯅꯗꯤ ꯁꯨꯃꯥꯏꯅ ꯂꯣꯏꯅꯖꯩ